ꯍꯂꯣ ꯑꯩ ꯐꯅꯤꯆꯔ ꯑꯥ ꯍꯥꯏꯕꯤꯌꯨ ꯌꯥꯅꯤ

ꯑꯗꯒꯤ ꯑꯅꯧꯕ ꯐꯣꯜꯗꯤꯡꯗꯁꯨ ꯌꯥꯝꯅ ꯂꯥꯛꯏ ꯍꯧꯖꯤꯛ ꯑꯗꯨꯝ ꯑꯩꯈꯣꯏꯒꯤ ꯐꯝꯐꯝꯁꯤꯁꯨ ꯃꯤ ꯅꯨꯡ ꯂꯥꯛꯑꯒꯁꯨ ꯑꯗꯨꯝ ꯁꯠ ꯂꯥꯎ ꯆꯤꯡꯊꯣꯛꯑꯒ ꯑꯗꯨꯝ ꯀꯩꯅꯣ ꯇꯧꯔꯒ ꯑꯗꯨꯝ ꯇꯨꯝꯕ ꯌꯥꯕꯒꯤ ꯃꯑꯣꯡꯗ ꯑꯗꯩꯗꯤ ꯑꯌꯨꯛ ꯅꯨꯡꯊꯤꯜ ꯑꯣꯏꯔꯒꯅ ꯁꯠ ꯂꯥꯎ ꯊꯦꯛꯆꯤꯜꯂꯒ ꯑꯗꯨꯝ ꯃꯤ ꯐꯝꯕꯒꯤ ꯁꯣꯐꯥꯒꯤ ꯇꯥꯏꯞꯇ ꯇꯧꯕ ꯐꯣꯜꯗꯤꯡꯗ ꯌꯥꯝꯅ ꯂꯥꯛꯑꯦ ꯑꯗꯨꯒꯨꯝꯕ ꯑꯅꯧꯕ

ꯎꯝ ꯑꯗꯨ ꯍꯧꯖꯤꯛꯀꯤ ꯄꯣꯠꯇꯨꯗ ꯚꯤ ꯑꯥꯏ ꯄꯤꯗ ꯑꯗꯨꯝ ꯆꯤꯡꯈꯔꯦ ꯃꯣꯏꯁꯦꯀꯣ ꯑꯗꯨꯝ ꯃꯤ ꯂꯥꯛꯑꯦ ꯃꯤ ꯇꯨꯝꯐꯝ ꯅꯨꯡꯐꯝ ꯃꯤ ꯈꯔ ꯌꯥꯝꯅ ꯄꯥꯔꯇꯤꯒꯨꯝꯕ ꯑꯗꯒꯤ ꯐꯪꯁꯟꯒꯨꯝꯕ ꯂꯩꯕꯗ ꯑꯩꯈꯣꯏꯒꯤ ꯐꯦꯃꯤꯂꯤꯒꯤ ꯑꯔꯥꯞꯄꯗꯒꯤ ꯂꯥꯛꯄ ꯃꯤꯁꯤꯡꯗꯣ ꯑꯗꯨꯝ ꯇꯨꯝꯅ ꯆꯥꯅꯕ ꯃꯈꯥꯗ ꯊꯥꯗꯣꯛ ꯊꯥꯖꯤꯟꯒꯤ ꯑꯃ ꯂꯩꯇ꯭ꯔꯦ ꯍꯧꯖꯤꯛꯀꯤ ꯚꯤ ꯑꯥꯏ ꯄꯤꯒꯤ ꯁꯦꯠ ꯁꯣꯐꯥꯁꯤꯗ ꯐꯣꯜꯗꯤꯡꯗ ꯂꯥꯛꯑꯅꯤ ꯑꯗꯨ ꯑꯗꯨꯝ ꯃꯔꯤ ꯃꯔꯤ ꯃꯔꯤ ꯆꯤꯡꯊꯣꯛꯑꯀꯥꯟꯗ ꯑꯗꯨꯝ ꯐꯃꯨꯡꯒꯤ ꯇꯥꯏꯞꯇ ꯑꯗꯨꯝ ꯁꯦꯝꯕ ꯌꯥꯕꯒꯤ ꯃꯑꯣꯡꯗ ꯑꯗꯨꯒꯨꯝꯕꯗꯣ ꯑꯗꯨꯒꯨꯝꯕꯗꯣ ꯌꯥꯎꯔꯒꯅꯤ ꯂꯨꯄꯥ ꯂꯥꯈ ꯃꯉꯥꯃꯨꯛꯀꯤ ꯆꯥꯡꯗ ꯂꯩ ꯍꯥꯏꯁꯦ ꯑꯣ ꯁꯣꯝꯅ ꯄꯥꯝꯕꯤꯔꯒꯗꯤ ꯑꯗꯨꯝ ꯑꯩꯈꯣꯏꯒꯤ ꯃꯤ ꯊꯥꯖꯔꯛꯑꯒ ꯑꯗꯨꯝ ꯆꯟꯕ ꯌꯥꯅꯤ ꯌꯨꯝꯗ ꯆꯟꯕ ꯈꯣꯠꯄꯒꯤꯗꯨꯗꯤ ꯎꯄꯨ ꯅꯨꯡꯄꯨ ꯁꯣꯝꯒꯤꯁꯦ ꯀꯔꯤ ꯂꯨꯍꯣꯡꯕꯒꯤꯔꯥ ꯅꯠꯇ꯭ꯔꯒ ꯌꯨꯝ ꯁꯪꯒꯥꯕꯒꯨꯝꯕꯒꯤꯔꯥ ꯂꯨꯍꯣꯡꯕꯒꯤ ꯁꯦꯠ ꯑꯣꯏꯔꯒꯗꯤ ꯍꯧꯖꯤꯛꯀꯤ ꯄꯣꯠꯇꯨꯗ ꯂꯥꯛꯑꯦ ꯀꯥꯡꯊꯣꯟꯗꯁꯨ ꯐꯣꯜꯗꯤꯡ ꯂꯩ ꯀꯥꯡꯊꯣꯟ ꯗꯕꯜꯁꯤꯗꯁꯨ ꯑꯅꯤ ꯊꯣꯛꯅ ꯑꯗꯨꯝ ꯇꯤꯡꯊꯣꯛꯄ ꯌꯥꯕꯒꯤ ꯃꯑꯣꯡꯗ ꯍꯧꯖꯤꯛꯀꯥꯟ ꯂꯥꯛꯑꯦ ꯑꯗꯨꯒꯨꯝꯕꯗ ꯄꯥꯝꯕꯤꯕ꯭ꯔꯥ ꯂꯣꯏꯅ ꯌꯥꯎꯖꯔꯛꯑꯅꯤ ꯃꯃꯟꯁꯦ ꯇꯣꯉꯥꯟꯅ ꯍꯥꯏꯔꯒꯗꯤ ꯀꯥꯡꯊꯣꯟꯗ ꯀꯨꯁꯟ ꯍꯥꯞꯄꯗꯨꯗꯤ ꯂꯨꯄꯥ ꯂꯥꯈ ꯑꯃ ꯈꯔ ꯍꯦꯜꯂꯛꯀꯅꯤ ꯀꯥꯡꯊꯣꯟ ꯑꯃꯗ ꯑꯗꯒꯤ ꯖꯨꯔꯥꯗ ꯂꯥꯛꯑꯒꯅ ꯂꯨꯄꯥ ꯑꯅꯤꯗꯨ ꯄꯨꯟꯁꯤꯜꯂꯒ ꯂꯨꯄꯥ ꯂꯥꯈ ꯑꯍꯨꯝ ꯐꯣꯜꯗꯤꯡ ꯀꯥꯡꯊꯣꯟꯗꯨꯗꯅꯤꯀꯣ ꯐꯣꯜꯗꯤꯡꯅꯤ ꯄꯨꯔꯥ ꯂꯥꯈ ꯑꯍꯨꯝꯃꯨꯛ ꯂꯥꯛꯀꯅꯤ ꯑꯗꯨꯃꯥꯏꯅ ꯎꯝ ꯌꯥꯎꯗꯕꯤꯗ ꯀꯥꯡꯊꯣꯟ ꯈꯛꯇꯪꯗ ꯂꯧꯖꯒꯦ ꯑꯩꯈꯣꯏꯒꯤ ꯀꯩꯅꯣ ꯀꯨꯁꯟꯁꯨ ꯅꯞꯀꯗꯣꯏꯅꯤ ꯑꯗꯨꯒꯤ ꯃꯊꯛꯇ ꯐꯣꯜꯗꯤꯡꯁꯨ ꯑꯃꯨꯛ ꯑꯣꯏꯔꯛꯑꯗꯣꯏꯅꯤꯕ ꯐꯨꯠꯇꯤ ꯏꯁꯥꯒꯤ ꯑꯄꯥꯝꯕꯗ ꯂꯥꯛꯑꯅꯤ ꯐꯨꯠ ꯐꯨꯠ ꯃꯁꯤꯡ ꯈꯔ ꯍꯟꯊꯔꯒꯕꯨꯗꯤ ꯑꯗꯨꯗꯒꯤ ꯈꯤꯇꯪ ꯍꯟꯊꯔꯛꯀꯅꯤꯀꯣ ꯐꯨꯠ ꯇꯔꯨꯛꯀꯨꯝꯕ ꯑꯗꯨꯒꯨꯝꯕꯒꯤ ꯆꯥꯡ ꯐꯨꯠ ꯇꯔꯨꯛ ꯇꯔꯦꯠꯀꯤ ꯆꯥꯡ ꯂꯥꯛꯑꯒꯗꯤ ꯂꯨꯄꯥ ꯂꯥꯈ ꯑꯍꯨꯝꯁꯤꯗ ꯑꯍꯨꯝ ꯂꯩꯅꯤ ꯁꯤꯡꯒꯜꯗꯅ ꯐꯨꯠ ꯃꯔꯤ ꯃꯈꯥꯏ ꯁꯤꯒꯤ ꯆꯥꯡꯗ ꯂꯥꯛꯑꯅꯤ ꯁꯣꯝꯅ ꯄꯥꯝꯕꯤꯔꯤꯁꯤꯅ ꯍꯧꯖꯤꯛꯇꯤ ꯚꯤ ꯑꯥꯏ ꯄꯤ ꯏꯁꯥꯅ ꯚꯤ ꯑꯥꯏ ꯄꯤ ꯄꯥꯝꯃꯒꯅ ꯚꯤ ꯑꯥꯏ ꯄꯤ ꯍꯥꯞꯄꯦ ꯑꯗꯒꯤ ꯎꯒꯤꯗ ꯐꯣꯜꯗꯤꯡ ꯑꯩꯅ ꯉꯁꯥꯏ ꯍꯥꯏꯈꯤꯕꯗꯣ ꯑꯗꯨ ꯄꯥꯝꯃꯒꯅ ꯎꯒꯤ ꯐꯣꯜꯗꯤꯡ ꯑꯗꯨꯝ ꯑꯩꯈꯣꯏꯒꯤ ꯀꯨꯁꯟ ꯀꯔꯤ ꯀꯔꯥ ꯇꯧꯕꯗꯣ ꯍꯥꯞꯄꯦ ꯑꯗꯨꯝ ꯏꯁꯥꯒꯤ ꯑꯄꯥꯝꯕꯗꯨꯅꯤ ꯚꯤ ꯑꯥꯏ ꯄꯤ ꯄꯥꯝꯃꯒꯅ ꯚꯤ ꯑꯥꯏ ꯄꯤꯒꯤ ꯑꯩꯈꯣꯏꯒꯤ ꯀꯩꯅꯣꯗꯒꯤ ꯆꯦꯟꯕ ꯁꯣꯐꯥꯗꯣ ꯑꯗꯨ ꯑꯣꯏꯅ ꯁꯦꯠ ꯁꯥꯕꯤꯔꯣ ꯍꯥꯏꯔꯒꯁꯨ ꯑꯗꯨꯝ ꯍꯥꯞꯆꯔꯛꯀꯅꯤ ꯀꯔꯝ ꯁꯦꯝꯄꯜꯁꯦ ꯊꯥꯔꯛꯄꯕꯨꯗꯤ ꯌꯥꯏ ꯑꯗꯣ ꯁꯦꯝꯄꯜ ꯊꯥꯔꯛꯄꯗꯨꯗ ꯈꯔ ꯀꯩꯅꯣ ꯇꯧꯕꯁꯨ ꯑꯗꯨꯝ ꯌꯥꯎꯕꯅꯤ ꯑꯗꯣ ꯈ꯭ꯋꯥꯏꯗꯒꯤ ꯐꯕꯗꯤ ꯏꯁꯥ ꯂꯥꯛꯑꯒ ꯌꯦꯡꯕꯤꯕꯅ ꯈ꯭ꯋꯥꯏꯗꯒꯤ ꯐꯅꯤ ꯅꯨꯡꯇꯤꯒꯤ ꯑꯌꯨꯛ ꯄꯨꯡ ꯇꯔꯦꯠ ꯅꯤꯄꯥꯟ ꯑꯗ꯭ꯋꯥꯏꯗꯒꯤ ꯑꯗꯨꯝ ꯍꯥꯡꯉꯤ ꯅꯨꯡꯗꯥꯡꯋꯥꯏꯔꯝꯒꯤ ꯄꯨꯡ ꯃꯉꯥꯗ ꯑꯗꯨꯝ ꯂꯣꯜꯂꯤ ꯏꯁꯥ ꯑꯗꯨꯝ ꯂꯥꯛꯑꯀꯥꯟꯗ ꯁꯤꯐꯧ ꯁꯟꯗꯦꯁꯨ ꯄꯨꯡ ꯑꯃ ꯑꯗ꯭ꯋꯥꯏꯗ ꯁꯟꯗꯦꯗꯗꯤ ꯄꯨꯡ ꯑꯃ ꯑꯗ꯭ꯋꯥꯏꯗ ꯑꯗꯨꯝ ꯂꯣꯜꯂꯤ ꯈꯔ ꯉꯟꯅ ꯄꯨꯡ ꯅꯤꯄꯥꯟꯗꯒꯤ ꯑꯗꯨꯝ ꯍꯥꯡꯒꯅꯤ ꯍꯥꯡꯕꯗꯤ ꯎꯝ ꯂꯣꯟꯕꯗꯨꯅ ꯁꯟꯗꯦꯅꯤꯅ ꯈꯤꯇꯪ ꯉꯟꯈꯠꯅ ꯂꯣꯟꯕ ꯍꯥꯏꯕꯗꯤ ꯀꯩꯅꯣ ꯇꯧꯕꯒꯤ ꯁꯟꯗꯦ ꯍꯥꯏꯁꯤꯗꯤ ꯁꯨꯇꯤ ꯂꯩꯅꯕꯅꯤꯅ ꯑꯗꯣ ꯏꯁꯥꯅ ꯄꯥꯝꯕꯤꯔꯤꯁꯦ ꯏꯁꯥꯅ ꯑꯗꯨꯝ ꯂꯥꯛꯑꯀꯥꯟꯗ ꯌꯦꯡꯕꯤꯔꯣ ꯑꯗꯨꯀꯥꯟꯗ ꯀꯔꯝ ꯀꯔꯝꯕ ꯗꯤꯖꯥꯏꯟꯗ ꯎꯄꯨꯗꯁꯨ ꯍꯧꯖꯤꯛ ꯌꯥꯝꯅ ꯑꯅꯧꯕ ꯀꯩꯅꯣ ꯌꯥꯝꯅ ꯂꯥꯛꯏ ꯑꯗꯣ ꯏꯁꯥꯒꯤ ꯁꯤꯝꯄꯜ ꯑꯣꯏꯔꯒ ꯌꯥꯝꯅ ꯀꯩꯅꯣ ꯑꯣꯏꯕ ꯑꯗꯒꯤ ꯂꯩ ꯅꯨꯡ ꯑꯦ ꯌꯥꯝꯅ ꯂꯩ ꯑꯗꯨꯒꯨꯝꯕ ꯏꯁꯥꯒꯤ ꯑꯄꯥꯝꯕꯗꯨ ꯑꯗꯨꯝ ꯂꯥꯛꯑꯒ ꯈꯟꯕꯤꯔꯕ ꯌꯥꯅꯤ ꯌꯦꯡꯕꯤꯔꯒ ꯌꯥꯅꯤ ꯑꯗꯨ ꯑꯁꯣꯝꯒꯤ ꯂꯨꯍꯣꯡꯒꯗꯣꯏꯁꯤ ꯏꯆꯥꯅꯨꯄꯤꯔꯥ ꯏꯆꯥꯅꯨꯄꯤꯁꯤ ꯄꯨꯔꯒ ꯑꯗꯨꯝ ꯂꯥꯛꯄꯤꯔꯁꯨ ꯌꯥꯅꯤ

ꯚꯤ ꯑꯥꯏ ꯄꯤꯒꯤ ꯆꯜꯂꯛꯀꯗꯣꯏꯁꯦ ꯇꯤꯛꯀꯤ ꯁꯦꯠꯇꯨ ꯑꯣꯏꯔꯛꯀꯗꯣꯏꯅꯤ ꯇꯤꯛꯇꯨꯅ ꯆꯜꯂꯛꯀꯗꯣꯏꯅꯤ ꯚꯤ ꯑꯥꯏ ꯄꯤꯁꯤ ꯑꯗꯨꯒ ꯑꯩꯈꯣꯏꯒꯤ ꯃꯦꯗꯤꯌꯝ ꯁꯥꯏꯖ ꯍꯥꯏ ꯇꯥꯔꯦ ꯃꯌꯥꯏ ꯑꯣꯏꯔꯞꯅ ꯀꯩꯅꯣ ꯇꯧꯕꯗꯣ ꯑꯗꯨꯝ ꯌꯥꯔꯕ ꯆꯥꯡ ꯑꯝꯗ ꯑꯗꯨꯝ ꯃꯌꯥꯏ ꯑꯣꯏꯔꯞꯅ ꯃꯌꯥꯝꯅ ꯄꯤꯅꯔꯤꯁꯦ ꯁꯤꯁꯤꯒꯤꯅ ꯂꯨꯄꯥ ꯂꯥꯈ ꯑꯍꯨꯝ ꯑꯍꯨꯝ ꯃꯈꯥꯏ ꯑꯗꯨꯃꯥꯏ ꯂꯥꯛꯀꯅꯤ ꯑꯗꯨ ꯀꯥꯡꯄꯣꯛꯄꯤꯗ ꯂꯥꯛꯄꯤꯔꯣ ꯑꯗꯨꯝ ꯀꯥꯡꯄꯣꯛꯄꯤꯒꯤ ꯋꯥꯠ ꯅꯝꯕꯔ ꯐꯥꯏꯚꯇ ꯃꯃꯥꯡ ꯂꯩꯀꯥꯏꯗ ꯑꯗꯨꯝ ꯂꯥꯛꯄꯤꯔꯣ ꯏꯁꯥꯅ ꯑꯗꯨꯀꯥꯟꯗ ꯏꯁꯥꯒꯤ ꯑꯄꯥꯝꯕ ꯎꯄꯨ ꯀꯥꯡꯊꯣꯟ ꯂꯣꯏꯅ ꯌꯦꯡꯕꯤꯔꯕ ꯌꯥꯅꯤ ꯑꯗꯒꯤ ꯏꯁꯥꯒꯤ ꯂꯣꯏꯅ ꯏꯃꯨꯡꯗ ꯁꯤꯖꯤꯟꯅꯒꯗꯧꯕ ꯐꯔꯅꯤꯆꯔꯒꯤ ꯑꯥꯏꯇꯦꯝ ꯈꯨꯗꯤꯡꯃꯛ ꯂꯣꯏꯃꯛ ꯐꯪꯕꯤꯒꯅꯤ ꯁꯤꯗ ꯃꯐꯝꯁꯤꯗ ꯏꯁꯥꯅ ꯏꯁꯥꯒꯤ

ꯍꯣꯏ ꯍꯣꯏ ꯍꯣꯏ